ꯑꯣꯟꯂꯥꯏꯟ ꯑꯦꯗꯨꯀꯦꯁꯟ ꯑꯃꯁꯨꯡ ꯀꯣꯆꯤꯡꯗ ꯑꯉꯥꯡꯁꯤꯡꯗ ꯃꯈꯣꯏꯒꯤ ꯄꯨꯟꯁꯤꯗ ꯄꯣꯖꯤꯇꯤꯞ ꯑꯃꯁꯨꯡ ꯅꯦꯒꯦꯇꯤꯞ ꯏꯝꯄꯦꯛ ꯑꯅꯤꯃꯛ ꯄꯤꯕ ꯌꯥꯏ ꯄꯣꯖꯤꯇꯤꯞ ꯏꯝꯄꯦꯛꯇ ꯀꯔꯤ ꯄꯤꯕ ꯌꯥꯕꯒꯦ ꯍꯥꯏꯕꯀꯥꯟꯗ ꯑꯣꯟꯂꯥꯏꯟ ꯑꯦꯗꯨꯀꯦꯁꯟ ꯇꯧꯕꯅ ꯑꯉꯥꯡꯁꯤꯡꯁꯤ ꯔꯤꯜ

ꯀꯣꯆꯤꯡꯒꯤ ꯍꯥꯏꯔꯒꯗꯤ ꯐꯤꯖꯤꯀꯦꯜ ꯀꯣꯆꯤꯡ ꯇꯧꯕꯕꯨꯗꯤ ꯑꯗꯨꯝ ꯐꯕꯕꯨꯗꯤ ꯐꯩ ꯇꯧꯕꯇꯕꯨ ꯌꯥꯝꯅ ꯐꯤꯖꯤꯀꯦꯜ ꯀꯣꯆꯤꯡ ꯆꯠꯄ ꯃꯐꯝ ꯑꯃꯗ ꯑꯍꯦꯟꯕ ꯀꯣꯆꯤꯡ ꯆꯠꯄꯁꯤꯁꯨ ꯐꯕꯕꯨꯗꯤ ꯐꯩ ꯇꯧꯕꯇꯕꯨ ꯃꯔꯨꯑꯣꯏꯅ ꯁ꯭ꯀꯨꯜꯗ ꯑꯣꯏꯅ ꯏꯁꯥ ꯑꯉꯥꯡꯁꯤꯡ ꯑꯗꯨ ꯐꯣꯀꯁ ꯇꯧꯍꯟꯒꯗꯕꯅꯤ ꯁ꯭ꯀꯨꯜꯒꯤ ꯂꯔꯅꯤꯡꯗ ꯑꯣꯏꯅ ꯐꯣꯀꯁ ꯇꯧꯍꯟꯒꯗꯕꯅꯤ ꯑꯗꯨꯒ ꯑꯅꯤꯁꯨꯕ ꯀꯣꯏꯁꯟꯗ ꯃꯣꯕꯥꯏꯜ ꯐꯣꯟ ꯑꯃꯁꯨꯡ ꯒꯦꯖꯦꯠꯁꯤꯡꯁꯤꯅ ꯑꯉꯥꯡꯁꯤꯡꯗ ꯀꯔꯤ ꯀꯔꯤ ꯑꯉꯥꯡꯁꯤꯡꯒꯤ ꯄꯨꯟꯁꯤꯗ ꯀꯔꯤ ꯑꯦꯐꯦꯛ ꯇꯧꯍꯜꯂꯤ ꯍꯥꯏ ꯀꯥꯟꯗ ꯃꯣꯕꯥꯏꯜ ꯐꯣꯟ ꯁꯤꯖꯤꯟꯅꯕ ꯑꯗꯒꯤ ꯑꯇꯣꯞꯄ ꯒꯦꯖꯦꯠ ꯑꯩꯈꯣꯏꯒꯤ ꯂꯦꯞꯇꯣꯞꯀꯨꯝꯕ ꯀꯝꯄꯨꯇꯔꯒꯨꯝꯕ ꯄꯥꯏꯕꯁꯤꯅ ꯑꯉꯥꯡꯁꯤꯡꯗ ꯃꯈꯣꯏꯗ ꯑꯅꯧꯕ ꯏꯅꯣꯚꯦꯇꯤꯞ ꯑꯣꯏꯕ ꯂꯝꯕꯤ ꯃꯈꯣꯏꯗ ꯈꯪꯍꯜꯂꯦ ꯑꯗꯒꯤ ꯇꯦꯛꯅꯣꯂꯣꯖꯤ ꯃꯈꯩꯁꯤ ꯑꯦꯛꯁꯄ꯭ꯂꯣꯔ ꯇꯧꯕ ꯉꯝꯍꯜꯂꯦ ꯍꯥꯏꯔꯤꯕ ꯑꯅꯧ ꯑꯅꯧꯕ ꯒꯦꯖꯦꯠꯁꯤꯡ ꯃꯣꯕꯥꯏꯜ ꯐꯣꯟ ꯕꯥꯏꯛꯁꯤꯅ ꯄꯣꯖꯤꯇꯤꯞ ꯀꯔꯤꯅꯦ ꯏꯝꯄꯦꯛꯅꯦ ꯑꯗꯨꯒ ꯅꯦꯒꯦꯇꯤꯞ ꯏꯝꯄꯦꯛꯇ ꯀꯔꯤ ꯂꯩꯕꯅꯣ ꯍꯥꯏꯔꯒꯗꯤ ꯑꯉꯥꯡ ꯑꯃ ꯑꯣꯏꯅ ꯃꯣꯕꯥꯏꯜ ꯐꯣꯟ ꯄꯥꯏꯗꯅ ꯑꯗꯒꯤ ꯀꯝꯄꯨꯇꯔ ꯄꯥꯏꯗꯅ ꯂꯦꯞꯇꯣꯞ ꯄꯥꯏꯗꯅ ꯇꯧꯕꯁꯤꯅ ꯃꯔꯝ ꯑꯣꯏꯔꯒ ꯃꯈꯣꯏꯒꯤ ꯏꯁꯇꯗꯤꯗ ꯃꯈꯣꯏꯒꯤ ꯏꯗꯨꯀꯦꯁꯟꯗ ꯃꯥꯏ ꯑꯣꯟꯁꯤꯟꯕꯒꯤ ꯆꯥꯡꯁꯤ ꯅꯦꯝꯊꯍꯜꯂꯦ ꯀꯔꯤꯒꯨꯝꯕ ꯃꯇꯝꯗ ꯍꯥꯏꯗꯤ ꯃꯣꯕꯥꯏꯜꯗ ꯂꯥꯏꯆꯨꯒꯤꯗꯅ ꯍꯥꯏꯗꯤ ꯌꯦꯡꯉꯣꯏꯗꯕ ꯌꯦꯡꯉꯛꯄ ꯕꯤꯗꯤꯑꯣ ꯑꯗꯒꯤ ꯐꯤꯂꯝ ꯑꯗꯒꯤ ꯁꯤ ꯃꯌꯥꯝꯁꯤ ꯌꯦꯡꯕꯁꯤꯅ ꯑꯉꯥꯡꯁꯤꯡꯗ ꯃꯈꯣꯏꯗꯒꯤ ꯏꯗꯨꯀꯦꯁꯟꯗ ꯃꯥꯏ ꯑꯣꯟꯁꯤꯟꯕꯒꯤ ꯆꯥꯡꯁꯤ ꯍꯟꯊꯍꯜꯂꯦ ꯇꯞꯊꯍꯜꯂꯦ ꯑꯗꯨꯒ ꯑꯍꯨꯝꯁꯨꯕ ꯀꯣꯏꯁꯟꯗ ꯁꯤꯒꯤ ꯆꯤꯡꯁꯤꯅ ꯀꯔꯤ ꯂꯣꯡ ꯔꯟꯗ ꯇꯨꯡ ꯀꯣꯏꯅ ꯃꯈꯣꯏꯒꯤ ꯃꯦꯟꯇꯦꯂꯤꯇꯤꯗ ꯃꯈꯣꯏꯒꯤ ꯃꯦꯟꯇꯦꯜ ꯏꯐꯦꯛ ꯂꯩꯍꯟꯕ꯭ꯔꯥ ꯍꯥꯏꯔꯀꯥꯟꯗ ꯀꯔꯤ ꯂꯩꯍꯟꯕꯅꯣ ꯍꯥꯏꯀꯥꯟꯗ ꯂꯣꯡ ꯔꯟꯗ ꯁꯤꯅ ꯑꯀꯥꯏꯕ ꯑꯃꯗꯤ ꯑꯗꯨꯝ ꯑꯣꯏꯗꯕꯗꯤ ꯅꯠꯇꯦ ꯑꯗꯨꯝ